ꯑꯉꯥꯡꯁꯤꯡꯒꯤ ꯐꯤ ꯇꯨꯕ ꯃꯇꯝꯗꯁꯨ ꯁ꯭ꯀꯨꯜꯒꯤ ꯑꯣꯏꯅ ꯑꯗꯨꯒꯨꯝꯕ ꯈꯨꯗꯣꯡꯆꯥꯗꯕ ꯃꯌꯥꯝ ꯑꯝꯁꯨ ꯊꯦꯡꯅꯩ ꯂꯣꯏꯁꯟꯒꯦ ꯈꯟꯕ ꯃꯇꯝꯗ ꯂꯣꯏꯁꯟꯕ ꯉꯝꯗꯕ ꯑꯗꯨꯒꯨꯝꯕꯁꯨ ꯌꯥꯝꯅ ꯊꯦꯡꯅꯩ

ꯌꯥꯝꯅ ꯈꯨꯗꯣꯡꯆꯥꯗꯕ ꯅꯨꯡꯉꯥꯏꯇꯕ ꯑꯗꯒꯤ ꯁ꯭ꯀꯨꯜ ꯆꯠꯄ ꯃꯇꯝꯗ ꯒꯥꯔꯤꯒꯤ ꯈꯨꯗꯣꯡꯆꯥꯗꯕꯗꯨ ꯌꯥꯝꯅ ꯌꯥꯎꯋꯤ ꯑꯗꯒꯤ ꯊꯥꯒꯤ ꯇꯣꯂꯣꯞꯁꯤꯗ ꯆꯥꯡ ꯅꯥꯏꯅ ꯄꯤꯔꯛꯇꯕꯗꯁꯨ ꯌꯥꯝꯅ ꯑꯣꯏ ꯇꯨꯡꯒꯤ ꯖꯣꯕ ꯇꯨꯡꯒꯤ ꯖꯣꯕꯁꯦ ꯑꯩꯅ ꯂꯥꯏꯔꯤꯛ ꯇꯝꯕ ꯂꯣꯏꯁꯜꯂꯛꯂꯒ ꯑꯣꯖꯥ ꯑꯣꯏꯒꯦ ꯍꯥꯏꯕꯁꯤꯃꯗꯤ ꯑꯩꯅ ꯈꯟꯖꯩ